ꯈꯔꯝꯕꯤꯁꯤꯡ ꯑꯃꯗꯤ ꯎꯇꯤꯟꯁꯤꯡ ꯑꯁꯤꯀꯣ ꯑꯩꯈꯣꯏꯅ ꯉꯥꯛꯊꯣꯛꯅꯕꯒꯤꯗꯃꯛꯇ ꯃꯈꯣꯏꯒꯤ ꯍꯤꯗꯥꯛꯁꯤꯡ ꯑꯗꯨ ꯂꯩꯕꯤꯗꯨꯅ ꯑꯃꯗꯤ ꯆꯥꯏꯊꯣꯛꯄꯤꯗꯨꯅ ꯍꯤꯗꯛꯁꯤꯡ ꯑꯗꯨ ꯑꯩꯈꯣꯏꯅ ꯏꯁꯥ ꯐꯅꯕꯒꯤꯗꯃꯛꯇ ꯇꯧꯒꯅꯤ ꯈꯔꯝꯕꯤ ꯍꯥꯏꯕꯁꯤ ꯐꯠꯇꯦ ꯃꯈꯣꯏꯅ ꯑꯩꯈꯣꯏꯒꯤ ꯆꯥꯅꯕꯒꯤ ꯆꯥꯅꯕꯒꯤ ꯆꯤꯟꯖꯥꯛꯇ ꯑꯃꯁꯨꯡ ꯃꯈꯣꯏꯅ ꯇꯣꯡꯉꯕꯗꯤ ꯐꯠꯇꯕ ꯏꯁꯥꯗ ꯐꯠꯇꯕ ꯊꯣꯛꯂꯛꯏ ꯑꯗꯨꯅ ꯑꯩꯈꯣꯏꯅ ꯃꯈꯣꯏꯕꯨ ꯍꯥꯠꯅꯕꯒꯤꯗꯃꯛꯇ ꯍꯤꯗꯥꯛ ꯂꯩꯕꯤꯒꯅꯤ ꯑꯗꯨꯒ ꯇꯣꯏꯂꯦꯠ ꯍꯥꯏꯕ ꯑꯁꯤ ꯗꯥꯔꯛ ꯑꯃꯝꯕ ꯑꯃꯝꯕ ꯑꯣꯏꯔꯣꯏꯗꯕꯅꯤ ꯅꯨꯡꯁꯤꯠ ꯅꯨꯡꯁꯥ ꯐꯪꯕ ꯑꯣꯏꯒꯗꯕꯅꯤ ꯇꯣꯏꯂꯦꯠ ꯍꯥꯏꯕꯁꯦ ꯇꯣꯏꯂꯦꯠꯅ ꯃꯝꯃꯕꯗꯤ ꯈꯔꯝꯕꯤ ꯑꯃꯁꯨꯡ ꯎꯇꯤꯟ ꯑꯇꯣꯞꯄ ꯇꯤꯜ ꯀꯥꯡ ꯀꯌꯥꯁꯨ ꯊꯣꯛꯂꯛꯏ ꯑꯗꯨꯅ ꯑꯩꯈꯣꯏꯅ ꯇꯣꯏꯂꯦꯠ ꯑꯁꯤ ꯅꯨꯡꯁꯤꯠ ꯅꯨꯡꯁꯥ ꯐꯪꯕ ꯑꯣꯏꯍꯟꯒꯗꯕꯅꯤ ꯀ꯭ꯔꯣꯛꯀꯣꯁ ꯍꯥꯏꯔꯦꯀꯣ ꯀ꯭ꯔꯣꯛꯀꯣꯁ ꯍꯥꯏꯕꯁꯤ ꯑꯩꯈꯣꯏ ꯃꯤ ꯂꯩꯇ꯭ꯔꯀꯥꯟꯗꯗꯪꯈꯛ ꯂꯩ ꯊꯣꯛꯂꯛꯏ ꯑꯗꯨꯅ ꯑꯩꯈꯣꯏꯅ ꯃꯣꯏ ꯊꯣꯛꯂꯛ ꯇꯅꯕꯒꯤꯗꯃꯛꯇ ꯍꯤꯗꯥꯛ ꯑꯗꯨ ꯂꯩꯕꯤꯗꯨꯅ ꯍꯥꯟꯅ ꯆꯥꯏꯊꯣꯛꯄꯤꯒꯗꯕꯅꯤ ꯑꯗꯨꯒ ꯅꯣꯡꯉꯥꯜꯂꯛꯄꯗ ꯅꯣꯡꯉꯥꯜꯂꯛꯄꯗ ꯃꯈꯣꯏꯅ ꯊꯦꯡꯉꯝꯕ ꯑꯃꯗꯤ ꯇꯣꯡꯉꯝꯕ ꯑꯗꯨ ꯑꯩꯈꯣꯏꯅ ꯎꯕ ꯅꯠꯇꯕꯅꯤꯅ ꯑꯩꯈꯣꯏꯅ ꯑꯩꯈꯣꯏꯅ ꯆꯥꯔꯝꯗꯥꯏꯗ ꯅꯠꯇ꯭ꯔꯒ ꯊꯛꯑꯝꯗꯥꯏꯗ ꯀꯣꯜꯂꯤꯛ ꯑꯗꯨ ꯑꯩꯈꯣꯏꯅ ꯐꯖꯅ ꯆꯥꯝꯊꯣꯛꯄꯤꯔꯒ ꯅꯠꯇ꯭ꯔꯒ ꯐꯦꯡꯕꯤꯔꯒ ꯑꯗꯨ ꯄꯨꯈꯝ ꯑꯗꯨꯗ ꯅꯠꯇ꯭ꯔꯒ ꯊꯛꯀꯗꯕ ꯒ꯭ꯂꯥꯁ ꯑꯗꯨꯗ ꯊꯛꯄꯤꯒꯗꯕꯅꯤ